ꯑꯩꯅ ꯌꯦꯡꯕ ꯃꯃꯤꯡ ꯆꯠꯄ ꯌꯨꯇ꯭ꯌꯨꯕ ꯆꯦꯅꯦꯜ ꯅꯠꯇ꯭ꯔꯒ ꯇꯤ ꯚꯤ ꯁꯣ ꯈꯔꯗꯤ ꯇꯁꯁꯤꯡ ꯋꯤꯠ ꯗ ꯏꯁꯇꯥꯔ ꯌꯥꯝꯅ ꯃꯃꯤꯡ ꯂꯩꯔꯕ ꯇꯤ ꯚꯤ ꯁꯣꯁ ꯑꯃꯅꯤ ꯃꯁꯤꯗ ꯁꯦꯂꯦꯕ꯭ꯔꯤꯇꯤꯁ ꯑꯃꯁꯨꯡ ꯄ꯭ꯔꯣꯐꯦꯁꯅꯦꯜ ꯗꯥꯟꯁꯔꯁꯤꯡꯅ ꯁꯔꯨꯛ ꯌꯥꯏ ꯁꯣ ꯌꯨ ꯊꯤꯡ ꯋꯤ ꯀꯦꯟ ꯗꯥꯟꯁ ꯃꯁꯤꯁꯨ ꯇꯤ ꯚꯤ ꯀꯝꯄꯤꯇꯤꯁꯟ ꯆꯦꯅꯦꯜ ꯑꯃꯅꯤ ꯃꯁꯤ ꯇꯣꯉꯥꯟ ꯇꯣꯉꯥꯟꯕ ꯗꯥꯟꯁꯔꯁꯤꯡꯅ ꯍꯤꯞ ꯍꯣꯞꯀꯤ ꯗꯥꯟꯁ ꯑꯇꯣꯞꯄ ꯗꯥꯟꯁ ꯀꯌꯥꯃꯔꯣꯝ ꯎꯠꯂꯦ